ꯑꯩꯅ ꯈ꯭ꯋꯥꯏꯗꯒꯤ ꯄꯥꯝꯕ ꯆꯤꯟꯖꯥꯛ ꯃꯈꯜꯁꯤꯡ ꯑꯗꯨꯗꯤ ꯑꯆꯝꯕ ꯁꯝꯅ ꯍꯥꯏꯔ ꯀꯥꯟꯗ ꯀꯥꯡꯁꯣꯏꯒꯨꯝꯕ ꯆꯝꯐꯨꯠ ꯑꯗꯨꯒ ꯏꯔꯣꯟꯕ ꯑꯗꯨꯒ ꯎꯠꯇꯤ ꯊꯣꯡꯕ ꯉꯥ ꯉꯧꯔꯒ ꯑꯗꯨꯃꯥꯏꯅ ꯆꯥꯕ ꯌꯥꯝ ꯄꯥꯝꯖꯩ ꯑꯗꯨꯒ ꯆꯥꯕ ꯃꯇꯝꯗ ꯑꯩꯒꯤ ꯏꯃꯨꯡ ꯃꯅꯨꯡꯒ ꯂꯣꯏꯅꯅ ꯐꯦꯃꯤꯂꯤ ꯃꯦꯝꯕ꯭ꯔꯁꯤꯡꯒ ꯄꯨꯟꯅ ꯆꯥꯃꯤꯟꯅꯕꯅ ꯑꯩꯉꯣꯟꯗ ꯍꯦꯟꯅ ꯍꯥꯎꯏ ꯑꯗꯨꯃꯥꯏꯅ ꯆꯥꯕꯅ ꯍꯦꯟꯅ ꯄꯥꯝꯖꯩ